ꯃꯄꯥꯟ ꯂꯝꯗ ꯇꯃꯛꯄ ꯑꯣꯏꯕꯅ ꯑꯩꯅ ꯏꯁꯥꯅ ꯄꯥꯝꯅ ꯆꯠꯆꯔꯤꯕ ꯃꯅꯤꯄꯨꯔꯤ ꯖꯒꯣꯏ ꯑꯁꯤꯇ ꯅꯠꯇꯅ ꯃꯄꯥꯟ ꯂꯝꯒꯤ ꯚꯥꯔꯠ ꯄꯨꯝꯕꯒꯤ ꯑꯣꯏꯅ ꯂꯩꯔꯤꯕ ꯑꯇꯣꯞꯄ ꯁꯥꯁꯇ꯭ꯔꯤꯌꯥ ꯖꯒꯣꯏꯁꯤꯡꯒꯁꯨ ꯑꯩ ꯈꯔ ꯈꯔ ꯇꯝꯖꯔꯛꯏ ꯃꯁꯤ ꯇꯝꯕꯗ ꯑꯩꯉꯣꯟꯗ ꯅꯨꯡꯉꯥꯏꯇꯕ ꯐꯣꯡꯗꯣꯛꯄ ꯉꯝꯗꯕ ꯎꯠꯊꯣꯛꯄ ꯉꯝꯗꯕꯒꯤ ꯄꯥꯡꯒꯜ ꯁꯛꯇꯤ ꯈꯔ ꯋꯥꯠꯄꯒꯤ ꯑꯩꯉꯣꯟꯗ ꯂꯩꯖꯔꯤꯕ ꯊꯧꯅꯥ ꯐꯨꯗꯣꯛꯄ ꯉꯝꯗꯕꯗꯨ ꯈꯔꯃꯛ ꯊꯦꯡꯅꯖꯩ